ꯑꯩꯅ ꯃꯤꯁꯣꯗꯒꯤ ꯀꯨꯔꯇꯤ ꯑꯃ ꯀꯛꯄꯅꯦ ꯑꯗꯣ ꯌꯥꯝꯅ ꯐꯩ ꯐꯖꯩ ꯌꯥꯝꯅ ꯑꯩꯅ ꯈꯟꯕꯗꯨꯃꯛ ꯑꯗꯨꯝ ꯆꯥꯟꯅꯩ ꯃꯤ ꯃꯥꯕꯨ ꯐꯤꯗꯣ ꯊꯤꯜꯂꯛꯄ ꯃꯤꯗꯨꯁꯨ ꯌꯥꯝ ꯐꯩ ꯑꯗꯣ ꯃꯊꯪꯁꯨ ꯑꯗꯨꯝ ꯀꯛꯀꯦꯅ ꯈꯜꯂꯤ ꯌꯥꯝ ꯐꯖꯩ ꯍꯥꯏꯇꯥꯔꯦ